ꯇꯥꯕ꯭ꯔꯣ ꯆꯥꯛ ꯆꯥꯔꯕ꯭ꯔꯣ ꯆꯥꯔꯦ ꯕꯖꯥꯔ ꯀꯨꯝꯁꯤꯔꯣ

ꯁꯦꯀꯦꯟ ꯕꯦꯜ ꯑꯃ ꯍꯥꯡꯒꯅꯦ ꯍꯥꯏꯑꯦ ꯍꯌꯦꯡ ꯆꯠꯂꯒ ꯌꯦꯡꯁꯤꯅꯦ ꯑꯩꯁꯨ ꯆꯠꯀꯦꯅ ꯂꯩꯌꯦ ꯈꯣꯡꯒ꯭ꯔꯥꯎ ꯂꯩꯇ꯭ꯔꯦ ꯈꯣꯡꯒ꯭ꯔꯥꯎ ꯐꯨꯔꯤꯠꯁꯨ ꯑꯗꯨꯝ ꯆꯥꯕ ꯂꯩꯔꯗꯤ ꯑꯗꯨꯝ ꯆꯠꯂꯒ ꯌꯦꯡꯁꯤꯅꯦ ꯍꯣꯏ ꯑꯗꯨꯅꯦ ꯅꯪ ꯀꯔꯤ ꯑꯗꯨꯝ ꯀꯣꯜ ꯇꯧꯕ ꯅꯪꯒꯤ ꯃꯔꯨꯞ ꯅꯍꯥꯟ ꯁꯦꯀꯦꯟ ꯍꯦꯟ ꯍꯥꯡꯕꯗꯨ ꯍꯟꯗꯛ ꯀꯔꯤꯁꯨ ꯍꯥꯡꯂꯣꯏ ꯍꯥꯏꯕ꯭ꯔꯥ ꯎꯝ ꯑꯗꯨꯅꯤ ꯑꯉꯥꯡꯒꯤꯁꯨ ꯌꯦꯡꯕꯁꯨ ꯌꯥꯏꯅ ꯎꯝ ꯃꯥ ꯑꯩ ꯉꯁꯤ ꯄꯥꯎ ꯐꯥꯎꯅꯗ꯭ꯔꯦ ꯃꯥꯒ ꯑꯗꯨ ꯃꯥꯁꯨ ꯃꯥꯒꯤ ꯗꯨꯀꯥꯟꯗꯁꯨ ꯑꯗꯨꯝ ꯆꯠꯂꯒ ꯌꯦꯡꯕ ꯌꯥꯏꯅ ꯀꯔꯤ ꯀꯔꯤ ꯂꯩꯕ꯭ꯔꯥ ꯂꯩꯕ꯭ꯔ ꯆꯠꯂꯒ ꯌꯦꯡ ꯐꯖꯔꯗꯤ ꯂꯧꯔꯦ ꯐꯖꯗ꯭ꯔꯗꯤ ꯄꯥꯝꯗ꯭ꯔꯗꯤ ꯇꯣꯛꯈ꯭ꯔꯦ ꯄꯥꯝꯗ꯭꯭ꯔꯗꯤ ꯍꯣꯏ ꯍꯣꯏ ꯍꯣꯏ ꯅꯪ ꯄꯩꯁꯥ ꯂꯩꯕ꯭ꯔꯥ ꯉꯁꯤ ꯑꯩ ꯄꯩꯁꯥ ꯈꯔ ꯁꯣꯠ ꯈꯔ ꯋꯥꯠꯂꯦ ꯑꯗꯣ ꯅꯪ ꯈꯔ ꯑꯦꯛꯁꯇ꯭ꯔꯥ ꯌꯥꯎꯔꯛꯑꯣ ꯑꯩꯁꯨ ꯌꯥꯝ ꯀꯨꯏꯅꯗꯤ ꯂꯧꯔꯣꯏ ꯍꯣꯏ ꯑꯗꯣ ꯎꯝ ꯊꯨꯅ ꯂꯥꯛꯑꯣ ꯑꯩ ꯑꯁꯤꯗ ꯉꯥꯏꯔꯒ ꯂꯩꯔꯝꯒꯦꯕ ꯍꯣꯏꯅꯦ ꯍꯣꯏꯅꯦ ꯍꯣꯏꯅꯦ ꯍꯣꯏ ꯑꯗꯨ ꯅꯪ ꯂꯥꯛꯄ ꯉꯥꯏꯔ ꯂꯩꯔꯝꯒꯦꯀꯣ ꯑꯩꯀꯣ ꯑꯥ ꯑꯥ ꯐꯖꯅ ꯐꯤꯔꯣꯟ ꯐꯖꯅ ꯁꯦꯠꯂꯒ ꯂꯥꯛꯑꯣꯍꯦ ꯂꯩꯁꯥꯕꯤꯒꯨꯝꯅ

ꯑꯦ ꯑꯥꯎ ꯑꯥꯎ ꯆꯣ ꯊꯝꯃꯦ